ꯍꯧꯖꯤꯛ ꯋꯥꯛꯁꯣꯞ ꯑꯃ ꯂꯩꯔꯤ ꯍꯦꯜꯊꯀꯤ ꯑꯁꯤꯗ ꯊꯧꯔꯝ ꯁꯤꯜꯂꯤꯕ ꯑꯁꯤꯗ ꯑꯍꯥꯟꯕꯗ ꯅꯣꯏꯅ ꯍꯦꯛ ꯁꯤꯒꯤ ꯋꯦꯞ ꯁꯥꯏꯠꯇ ꯆꯪꯕꯗ ꯐꯣꯝ ꯃꯦꯟꯕ ꯌꯥꯕꯒꯤ ꯐꯣꯝ ꯂꯩꯔꯝꯒꯅꯤ ꯑꯗꯨꯗ ꯏꯁꯥꯒꯤ ꯑꯥꯗꯥꯔ ꯀꯥꯔꯠꯀꯤ ꯂꯤꯡ ꯑꯣꯏꯕ ꯏꯁꯥꯗ ꯑꯥꯗꯥꯔ ꯀꯥꯔꯠꯇ ꯆꯪꯕ ꯃꯤꯡꯗꯣ ꯃꯦꯟꯕꯤꯔꯣ ꯑꯃꯁꯨꯡ ꯅꯍꯥꯛꯅ ꯗꯔꯀꯥꯔ ꯑꯣꯏꯕ ꯆꯪꯕ ꯐꯣꯟ ꯅꯝꯕꯔ ꯑꯃꯁꯨꯡ ꯗꯤꯇꯦꯜ ꯀꯔꯤ ꯀꯔꯤ ꯗꯐꯔꯀꯥꯔ ꯇꯥꯕ ꯂꯣꯏꯅ ꯃꯦꯟꯕꯤꯕ ꯂꯣꯏꯔꯒ ꯅꯍꯥꯛꯅ ꯃꯁꯤꯒꯤ ꯃꯈꯥꯗ ꯂꯩꯕ ꯅꯦꯛꯁ ꯏꯁꯇꯦꯞ ꯍꯥꯏꯕꯗꯨꯗ ꯆꯪꯕꯤꯔꯒ ꯁꯝꯃꯤꯠ ꯇꯧꯕꯤꯌꯨ ꯃꯁꯤꯒꯤ ꯋꯥꯛꯁꯣꯞꯁꯦ ꯀꯔꯤꯒꯤ ꯃꯇꯥꯡꯗ ꯑꯣꯏꯕ꯭ꯔꯥ ꯍꯥꯏꯕꯀꯥꯟꯗ ꯍꯛꯆꯥꯡꯁꯦ ꯀꯃꯥꯏꯅ ꯍꯦꯟꯅ ꯐꯒꯠꯍꯟꯒꯅꯤ ꯑꯃꯁꯨꯡ ꯀꯔꯤ ꯆꯤꯟꯖꯥꯛ ꯆꯥꯔꯒ ꯍꯦꯟꯅ ꯐꯒꯅꯤ ꯑꯃꯁꯨꯡ ꯀꯃꯥꯏꯅ ꯂꯥꯏꯐ ꯏꯁꯇꯥꯏꯜꯁꯦ ꯄꯨꯔꯒ ꯍꯦꯟꯅ ꯐꯒꯅꯤ ꯍꯥꯏꯕꯒꯤ ꯃꯑꯣꯡꯗ ꯉꯥꯡꯒꯗꯕ ꯋꯥꯛꯁꯣꯞ ꯑꯃ ꯑꯣꯏꯕꯅꯦ ꯑꯗꯨꯅ ꯏꯁꯥꯗ ꯌꯥꯝꯅ ꯃꯔꯨꯑꯣꯏ ꯍꯥꯏꯅ ꯂꯧꯔꯒ ꯄꯨꯛꯅꯤꯡ ꯆꯪꯅ ꯌꯥꯎꯅꯕ ꯇꯧꯁꯦ ꯑꯁꯤꯒꯤ ꯗ ꯍꯛꯆꯥꯡ ꯐꯒꯠꯍꯟꯅꯕꯗ ꯆꯥꯒꯗꯕ ꯆꯤꯟꯖꯥꯛ ꯑꯃꯗꯤ ꯇꯧꯒꯗꯧꯕ ꯑꯣꯔ ꯇꯧꯔꯣꯏꯒꯗꯧꯕ ꯒꯤ ꯃꯑꯣꯡ ꯈꯨꯗꯤꯡꯃꯛ ꯑꯁꯤꯒꯤ ꯋꯥꯛꯁꯣꯞꯇ ꯂꯣꯏꯅꯃꯛ ꯌꯥꯎꯅ ꯇꯥꯛꯄꯤꯔꯅꯤ ꯑꯗꯨꯅ ꯄꯤꯛꯅꯤꯡ ꯆꯪꯅ ꯇꯥꯅꯕ ꯇꯧꯁꯦ ꯑꯃꯁꯨꯡ ꯐꯣꯝ ꯑꯁꯤ ꯁꯝꯃꯤꯠ ꯇꯧꯕ ꯂꯣꯏꯔꯒ ꯏꯁꯥꯅ ꯂꯨꯄꯥ ꯇꯔꯥ ꯒ ꯂꯣꯏꯅ ꯄꯤꯕ ꯗꯔꯀꯥꯔ ꯇꯥꯒꯅꯤ ꯐꯣꯝ ꯑꯃꯒꯤ ꯃꯃꯟ ꯑꯗꯨꯁꯨ ꯏꯁꯥ ꯏꯁꯥꯅ ꯈꯪꯕꯤꯔꯒ ꯐꯖꯅ ꯁꯝꯃꯤꯠ ꯇꯧꯔꯒ ꯄꯤꯕꯤꯁꯤ ꯍꯥꯏꯅ ꯈꯪꯍꯟꯖꯔꯤ